ꯍꯧꯖꯤꯛ ꯃꯅꯤꯄꯨꯔꯗ ꯂꯩꯔꯤꯕ ꯍꯦꯜꯊ ꯀꯦꯌꯔꯁꯤꯡ ꯍꯥꯟꯅꯒꯤ ꯐꯤꯕꯝꯗꯒꯤꯗꯤ ꯍꯧꯖꯤꯛꯅ ꯍꯦꯟꯅ ꯆꯥꯎꯈꯠꯂꯦ ꯍꯥꯏꯅ ꯂꯧꯋꯦ ꯍꯥꯏꯗꯤ ꯁꯤꯖꯥ ꯍꯣꯁꯄꯤꯇꯥꯜꯁꯤꯗ ꯁꯤꯖ ꯍꯣꯁꯄꯤꯇꯥꯜ ꯁꯝꯅ ꯍꯥꯏꯔꯕꯗ ꯁꯤꯖ ꯍꯣꯁꯄꯤꯇꯥꯜ ꯍꯥꯏꯒꯦꯕ ꯁꯤꯖ ꯍꯣꯁꯄꯤꯇꯥꯜꯖꯦ ꯍꯧꯖꯤꯛꯇꯤ ꯁꯤꯖ ꯑꯦꯀꯥꯗꯦꯃꯤ ꯍꯥꯏꯅ ꯂꯩꯈ꯭ꯔꯦ ꯍꯥꯏꯗꯤ ꯍꯟꯗꯛꯇ ꯗꯣꯛꯇꯔ ꯃꯌꯥꯝ ꯑꯃ ꯑꯦꯃꯤꯁꯟ ꯇꯧꯗꯨꯅ ꯈꯣꯠꯇꯅ ꯍꯟꯗꯛꯇ ꯅꯧꯅ ꯍꯦꯜꯊ ꯀꯦꯌꯔ ꯑꯃ ꯑꯣꯏꯔꯒꯁꯨ ꯑꯦꯀꯥꯗꯃꯤ ꯑꯣꯏꯅ ꯍꯥꯞꯆꯤꯜꯂꯦ ꯍꯥꯏꯅ ꯍꯥꯏꯖꯒꯦ